ꯑꯩꯅ ꯆꯥꯛ ꯊꯣꯡꯕꯩ ꯁꯤꯟꯐꯝ ꯑꯃꯁꯤ ꯑꯗꯨꯝ ꯁꯦꯝꯒꯠꯀꯦ ꯍꯥꯏꯅ ꯄꯥꯝꯖꯅ ꯊꯣꯡꯖꯈꯤꯕꯁꯨ ꯌꯥꯎꯔꯦ ꯑꯗꯨꯒ ꯑꯗꯨꯒ ꯊꯕꯛ ꯑꯣꯏꯅ ꯇꯧꯒꯦꯅꯁꯨ ꯈꯜꯂꯤ ꯔꯦꯁꯇꯨꯔꯦꯟꯒꯨꯝꯕ ꯑꯗꯒꯤ ꯀꯦꯐꯦ ꯑꯃ ꯑꯃꯗ ꯁꯨꯒꯨꯝꯕ ꯆꯥꯛ ꯊꯣꯡꯕ ꯑꯁꯤ ꯊꯕꯛ ꯑꯣꯏꯅ ꯑꯣꯏꯖꯒꯦ ꯑꯅꯁꯨ ꯈꯟꯈꯤ ꯑꯗꯨꯒ ꯁꯤꯒꯤ ꯊꯕꯛ ꯑꯁꯤ ꯈ꯭ꯋꯥꯏꯗꯩ ꯄꯥꯝꯖꯕꯅꯤ ꯍꯥꯏꯅꯁꯨ ꯈꯜꯂꯒꯦ